ꯍꯜꯂꯣ ꯃꯥꯅꯦ ꯇꯥꯛꯄꯤꯌꯣ

ꯐꯪꯒꯅꯤꯌꯦ ꯀꯦ ꯖꯤꯗ ꯀꯦ ꯖꯤꯗ ꯂꯨꯄꯥ ꯆꯥꯝꯃꯒ ꯀꯨꯟꯗꯤ ꯌꯣꯜꯂꯦ ꯑꯗꯣ ꯃꯐꯝ ꯀꯗꯥꯏꯋꯥꯏꯗ ꯊꯥꯒꯗꯕ ꯑꯣꯏꯕꯅꯣ ꯑꯧ ꯑꯗꯨꯗꯤ ꯑꯦꯗ꯭ꯔꯦꯁꯇꯨꯗꯪ ꯍꯣꯔꯦꯟ ꯋꯥꯆꯦꯞꯇ ꯊꯕꯤꯔꯛꯑꯣ ꯑꯗꯨꯗꯨꯒ ꯆꯥꯛꯍꯥꯎꯗꯨ ꯀꯦ ꯖꯤ ꯀꯌꯥꯅꯣ ꯍꯥꯏꯕꯗꯨꯒ ꯊꯥꯕꯤꯔꯛꯑꯣ ꯑꯗꯨꯒ ꯑꯗꯨꯝ ꯊꯥꯖꯔꯛꯑꯒꯦ ꯑꯩꯈꯣꯏ ꯗꯤꯂꯤꯚꯔꯤ ꯆꯥꯔꯖꯇꯤ ꯍꯥꯞꯄꯤꯕ ꯇꯥꯔꯦ ꯂꯨꯄꯥ ꯌꯥꯡꯈꯩ ꯈꯛꯇ ꯎꯝ ꯎꯝ

ꯑꯣ ꯐꯪꯒꯅꯤꯌꯦ ꯑꯩꯈꯣꯏꯒꯤ ꯁꯤꯁꯦ ꯑꯗꯨꯝ ꯂꯣꯀꯦꯜ ꯄ꯭ꯔꯗꯛ ꯑꯣꯏꯅ ꯑꯗꯨꯝ ꯄꯨꯊꯣꯛꯑꯕꯅꯤꯅ ꯑꯗꯨꯝ ꯐꯪꯒꯅꯦꯕ ꯑꯗꯨꯅ ꯀꯣꯜ ꯇꯧꯔꯛꯑꯒ ꯑꯩꯈꯣꯏꯁꯨ ꯊꯥꯔꯛꯅꯕ ꯁꯣꯝꯗ ꯊꯥꯔꯛꯅꯕ ꯌꯧꯍꯟꯅꯕ ꯁꯨꯡꯁꯣꯏ ꯁꯣꯏꯗꯅ ꯍꯣꯠꯅꯖꯒꯦ

ꯑꯧ ꯌꯥꯅꯤ ꯌꯥꯅꯤ

ꯍꯣꯏ ꯍꯣꯏ ꯌꯥꯏ ꯌꯥꯏ ꯎꯝ ꯎꯝ ꯍꯣꯏ ꯍꯣꯏ ꯌꯥꯔꯦ ꯌꯥꯔꯦ ꯁꯣꯏꯗꯅ ꯊꯤꯟꯍꯟꯖꯔꯛꯑꯒꯦ ꯎꯝ ꯎꯝ ꯎꯝ ꯂꯣꯀꯦꯁꯟꯗꯣ ꯊꯥꯕꯤꯔꯛꯑꯣ ꯋꯥꯆꯦꯞꯇ ꯑꯦꯗ꯭ꯔꯦꯁꯇꯣ ꯀꯣ